ꯁꯤꯕꯨ ꯒꯣꯁꯔꯤ ꯗꯨꯀꯥꯟꯗꯨꯔꯣ ꯄꯣꯠ ꯆꯩ ꯈꯔ ꯂꯩꯒꯦ ꯇꯧꯕꯅꯤ ꯀꯔꯤ ꯀꯔꯤ ꯃꯊꯦꯜ ꯀꯔꯤ ꯀꯔꯤ ꯀꯩꯅꯣ ꯄꯣꯠꯆꯩꯁꯤꯡ ꯌꯥꯎꯔꯤꯒꯦ ꯑꯣ ꯑꯂꯨ ꯀꯦꯖꯤ ꯃꯃꯜ ꯀꯌꯥ ꯄꯤꯔꯤꯒꯦ ꯑꯣ ꯑꯇꯩ ꯍꯋꯥꯏ ꯆꯦꯡꯋꯥꯏꯒꯤ ꯃꯃꯜꯁꯨ ꯀꯌꯥ ꯍꯋꯥꯏ ꯀꯪꯇꯛꯀꯤꯅ ꯀꯌꯥ ꯄꯤꯔꯤꯕ ꯑꯣ ꯇꯤꯜꯍꯧꯒ ꯌꯥꯎꯔꯤꯕꯣ ꯇꯤꯜꯍꯧꯗꯣ ꯂꯧꯒꯦ ꯇꯧꯕꯅꯤ ꯇꯤꯜꯍꯧ ꯀꯦꯖꯤ ꯇꯔꯥꯃꯨꯛ ꯂꯧꯒꯦ ꯇꯧꯕꯅꯦ ꯑꯇꯩꯁꯨ ꯑꯆꯥꯄꯣꯠꯒꯨꯝꯕ ꯀꯔꯤꯒꯨꯝꯕ ꯑꯇꯩ ꯒ꯭ꯔꯣꯁꯔꯤ ꯅꯠꯇꯕꯁꯨ ꯌꯥꯎꯔꯤꯕ ꯀꯦꯛ ꯅꯨꯡ ꯑꯉꯥꯡꯒꯤ ꯑꯆꯥꯄꯣꯠ ꯀꯩꯀꯩꯁꯨ ꯌꯥꯎꯔꯤꯕ꯭ꯔꯣ ꯅꯣꯏꯒꯤꯗꯨꯕꯣ ꯑꯣ ꯌꯥꯎꯔꯤꯌꯦ ꯑꯗꯨꯁꯨ ꯈꯔ ꯂꯧꯒꯦ ꯑꯗꯨꯒ ꯀꯩꯅꯣꯒꯤ ꯀꯔꯤ ꯃꯔꯣꯏ ꯊꯣꯡꯕꯗ ꯊꯥꯛꯄꯗꯨꯕꯨ ꯀꯔꯤ ꯕꯣꯔꯤ ꯕꯣꯔꯤꯗꯣ ꯕꯣꯔꯤ ꯁꯒꯣꯜꯍꯋꯥꯏꯅ ꯁꯥꯕ ꯕꯣꯔꯤꯗꯣ ꯑꯗꯨꯒꯤꯗꯨꯁꯨ ꯌꯥꯎꯔꯤꯕ꯭ꯔꯣ ꯑ ꯑꯣ ꯒ꯭ꯔꯣꯁꯔꯤꯒꯤ ꯄꯣꯠ ꯆꯩꯁꯤꯡꯗꯤ ꯂꯣꯏ ꯁꯨꯅꯕ ꯌꯥꯎꯔꯦꯅꯦ ꯑꯗꯨꯗꯤ ꯑꯩ ꯂꯧꯕ ꯂꯥꯛꯀꯦ ꯑꯗꯨꯁꯨ ꯑꯗꯨꯒ ꯍꯩ ꯃꯍꯤ ꯀꯩꯀꯩ ꯈꯔꯁꯨ ꯍꯥꯞꯆꯟꯕ꯭ꯔꯣ ꯅꯣꯏꯒꯤꯗꯨꯕꯣ ꯑꯁ ꯑꯗꯨꯗꯤ ꯑꯉꯥꯡꯅ ꯄꯥꯝꯕ ꯑꯆꯥꯄꯣꯠ ꯉꯛꯇꯅꯤꯅꯦ ꯅꯣꯏꯒꯤ ꯒ꯭ꯔꯣꯁꯔꯤꯗ ꯌꯥꯎꯔꯤꯗꯨꯗꯤ ꯎꯝ ꯆꯅꯝ ꯆꯅꯝꯗꯣ ꯆꯅꯝꯗꯨꯁꯨ ꯀꯌꯥ ꯄꯤꯒꯦ ꯀꯦꯖꯤ ꯑꯃ ꯑꯣꯟꯁꯜꯂꯣ ꯑꯗꯒꯤ ꯍꯩ ꯃꯍꯤ ꯈꯔ ꯍꯥꯞꯆꯜꯂꯣ ꯑꯗꯨꯒ ꯇꯤꯜꯍꯧꯁꯨ ꯍꯥꯞꯆꯜꯂꯣ ꯑꯣꯟꯕꯗ ꯇꯤꯜꯍꯧꯅ ꯀꯦꯖꯤ ꯑꯅꯤ ꯑꯍꯨꯝ ꯍꯥꯞꯆꯜꯂꯣ

ꯀꯦꯖꯤ ꯑꯃ ꯑꯃꯃꯝ ꯍꯥꯞꯄꯣ ꯀꯦꯖꯤ ꯑꯃꯃꯝ ꯍꯥꯞꯆꯜꯂꯣ ꯆꯥꯛꯍꯋꯥꯏ ꯀꯦꯖꯤ ꯑꯃ ꯀꯦꯖꯤ ꯀꯪꯇꯛ ꯑꯃ ꯃꯣꯁꯣꯔꯤ ꯀꯦꯖꯤ ꯑꯃ ꯑꯗꯨꯃꯥꯏꯅ ꯀꯩꯅꯣ ꯇꯧꯕꯤꯔꯣ ꯑꯗꯨꯒ ꯍꯋꯥꯏꯒꯨꯝꯕꯗꯨꯁꯨ ꯁꯒꯣꯜ ꯍꯋꯥꯏꯗꯨꯁꯨ ꯈꯔ ꯍꯥꯞꯆꯜꯂꯣ ꯁꯒꯣꯜ ꯍꯋꯥꯏꯗꯣ ꯀꯦꯖꯤ ꯃꯉꯥꯃꯨꯛ ꯍꯥꯞꯄꯣ

ꯑꯣ ꯀꯦꯖꯤ ꯃꯈꯥꯏꯒꯤꯗꯨꯅ ꯇꯔꯥ ꯄꯤꯕ꯭ꯔꯥ ꯑꯣ ꯀꯦꯖꯤꯒꯤꯔ ꯀꯨꯟ ꯄꯤꯔꯤꯗꯣ ꯑꯣ ꯁꯣꯗꯥꯕꯥꯏꯒꯞ ꯊꯥꯎ ꯊꯥꯎ ꯁꯣꯗꯥꯕꯥꯏꯒꯞꯇꯣ ꯈꯔ ꯑꯣꯟꯕꯤꯔꯣ ꯀꯦꯖꯤ ꯃꯈꯥꯏ ꯑꯃ ꯊꯥꯎ ꯂꯤꯇꯔ ꯑꯍꯨꯝ ꯑꯍꯨꯝꯃꯨꯛ ꯍꯥꯞꯄꯤꯔꯣ ꯑꯥꯏ ꯀꯩꯅꯣ ꯊꯥꯎ ꯊꯥꯎ ꯂꯤꯇꯔꯗꯣ ꯑꯍꯨꯝꯃꯨꯛ ꯍꯥꯞꯄꯤꯔꯣ ꯑꯗꯨꯒ ꯀꯔꯤ ꯀꯔꯤ ꯋꯥꯠꯂꯤ ꯑꯩꯅ ꯂꯧꯒꯗꯕꯁꯤꯡꯗꯣ ꯎꯝ ꯍꯋꯥꯏꯃꯨꯛꯀꯨꯝꯕꯗꯨꯔꯣ ꯍꯋꯥꯏꯃꯨꯛꯇꯨꯁꯨ ꯍꯥꯞꯆꯟꯕꯤꯔꯣ ꯍꯋꯥꯏꯃꯨꯛꯇꯨꯁꯨ ꯍꯥꯞꯆꯟꯕꯤꯔꯣ ꯑꯗꯨꯒ ꯀꯩꯅꯣ ꯑꯉꯥꯡꯒꯤ ꯃꯤꯊꯥꯏ ꯈꯔ ꯑꯃꯁꯨ ꯍꯥꯞꯆꯟꯕꯤꯔꯣ ꯌꯥꯎꯔꯗꯤ ꯑꯗꯨꯒ ꯄꯦꯛ ꯇꯧꯁꯟꯕꯤꯔꯣ ꯑꯗꯨꯒ ꯂꯣꯏꯔꯕꯅꯤꯅ ꯑꯩ ꯃꯇꯨꯡꯗ ꯑꯃꯨꯛ ꯀꯩꯅꯣ ꯇꯧꯔꯛꯀꯦ ꯐꯣꯟ ꯇꯧꯔꯛꯀꯦ ꯑꯧ ꯊꯝꯃꯒꯦꯀꯣ ꯑꯃꯨꯛ ꯊꯦꯡꯅꯁꯤ